ꯎꯝ ꯍꯂꯣ ꯍꯥꯏꯕꯤꯌꯨ ꯈꯣꯡꯎꯞꯁꯤ ꯑꯅꯧꯕ ꯈꯣꯡꯎꯞ ꯑꯅꯧꯕ ꯕ꯭ꯔꯥꯟꯗꯦꯠ ꯌꯥꯝ ꯂꯥꯛꯑꯦꯅꯦ ꯕ꯭ꯔꯥꯟꯗꯦꯠꯇ ꯃꯈꯟ ꯃꯈꯟ ꯌꯥꯝ ꯂꯥꯛꯑꯦ

ꯎꯝ ꯍꯥ ꯃꯐꯝꯁꯤ ꯅꯤꯡꯊꯧꯈꯣꯡꯗ ꯑꯥ ꯅꯤꯡꯊꯧꯕꯨꯡ ꯑꯣꯏꯜ ꯄꯝꯒꯤ ꯃꯅꯥꯛꯇ ꯑꯩꯈꯣꯏ ꯑꯅꯧꯕ ꯀꯔꯤ ꯔꯥꯅꯤ ꯁꯨ ꯍꯥꯎꯁꯑꯅ ꯑꯃ ꯂꯩꯕꯅꯦ ꯔꯥꯅꯤ ꯁꯨ ꯍꯥꯎꯁ ꯅꯤꯡꯊꯧꯕꯨꯡꯑꯅ ꯅꯤꯌꯔ ꯑꯣꯏꯜ ꯄꯝꯑꯅ ꯎꯝ ꯎꯝ ꯑꯗꯩꯗ ꯂꯣꯏꯅ ꯄꯣꯠ ꯁꯥꯏꯖ ꯈꯨꯗꯤꯡꯃꯛ ꯂꯣꯏꯃꯛ ꯑꯗꯨꯝ ꯐꯪꯒꯅꯤ ꯃꯈꯟ ꯃꯈꯟꯒꯤ ꯂꯩꯔꯦ ꯑꯗꯨꯝ ꯃꯁꯤꯗ ꯑꯩꯈꯣꯏ ꯑꯗꯨꯝ ꯀꯩꯅꯣꯗ ꯐꯣꯇꯣ ꯋꯥꯆꯞꯇ ꯊꯥꯔꯛꯑꯣ ꯍꯥꯏꯔꯁꯨ ꯂꯣꯏꯃꯛ ꯑꯗꯨꯝ ꯃꯁꯤ ꯀꯩꯅꯣꯗ ꯑꯗꯨꯝ ꯊꯥꯖꯔꯛꯀꯦ ꯑꯗꯨꯝ ꯌꯥꯒꯅꯤ ꯎꯝ ꯑꯣꯟꯂꯥꯏꯟꯒꯤ ꯈꯨꯗꯣꯡꯆꯥꯕ ꯑꯩꯈꯣꯏ ꯐꯦꯁꯤꯂꯤꯇꯤ ꯑꯗꯨꯝ ꯊꯝꯖꯩ ꯌꯥꯅꯤ ꯎꯝ ꯁꯥꯏꯖꯇꯨ ꯍꯥꯏꯔꯒ ꯑꯗꯒꯤ ꯑꯩꯈꯣꯏꯅ ꯁꯤꯗ ꯂꯣꯏꯃꯛ ꯀꯩꯅꯣ ꯀꯥꯞꯊꯣꯛꯑꯒ ꯐꯦꯁꯕꯨꯛꯇ ꯑꯗꯨꯝ ꯂꯣꯏꯃꯛ ꯊꯥꯒꯤꯕꯅꯤ ꯑꯗꯨ ꯊꯥꯔꯤꯁꯤꯡꯗꯨ ꯁꯤꯅꯤ ꯁꯤꯅꯤꯗꯨ ꯅꯪꯅ ꯇꯤꯛ ꯇꯧꯔꯒ ꯄꯤꯔꯛꯑꯒ ꯍꯥꯏꯔꯤꯕ ꯄꯣꯠꯇꯣ ꯑꯃꯨꯛ ꯑꯩꯈꯣꯏꯗ ꯋꯥꯆꯞꯗ ꯀꯥꯞꯁꯤꯜꯂꯛꯑꯒ ꯑꯩꯈꯣꯏꯅ ꯑꯣꯟꯂꯥꯏꯟꯗ ꯑꯃꯨꯛ ꯑꯗꯨꯝ ꯊꯥꯔꯛꯀꯗꯝꯅꯤ ꯁꯥꯏꯖꯇꯨ ꯑꯝꯇꯪꯒ ꯍꯥꯏꯕꯤꯔꯛꯄ ꯇꯥꯔꯦ ꯎꯝ ꯎꯝ ꯎꯝ ꯃꯁꯤ ꯈꯨꯗꯤꯡꯃꯛꯁꯤ ꯑꯩꯈꯣꯏꯅ ꯀꯩꯅꯣꯗ ꯂꯣꯏꯃꯛ ꯐꯣꯇꯣ ꯀꯥꯞꯊꯣꯛꯑꯒ ꯑꯩꯈꯣꯏꯅ ꯑꯗꯨꯝ ꯌꯨꯇꯨꯞꯇ ꯐꯦꯁꯕꯨꯛꯇ ꯑꯗꯨꯝ ꯂꯣꯏꯃꯛ ꯊꯥꯒꯠꯆꯕꯅꯤ ꯊꯥꯒꯠꯂꯤꯁꯤꯡꯗꯨꯗꯒꯤ ꯑꯗꯨꯝ ꯑꯗꯒꯤ ꯀꯩꯅꯣꯗ ꯑꯩꯈꯣꯏ ꯏꯆꯝ ꯆꯝꯅ ꯀꯩꯅꯣꯗꯒ ꯑꯗꯨꯝ ꯌꯨꯇꯨꯞ ꯐꯦꯁ ꯅꯠꯇꯕ ꯐꯣꯇꯣ ꯑꯣꯏꯅ ꯀꯥꯞꯄꯒꯁꯨ ꯊꯥꯕ ꯌꯥꯎꯕꯅꯤ ꯃꯗꯩꯗ ꯑꯩꯈꯣꯏ ꯏꯁꯥꯅ ꯑꯄꯥꯝꯕ ꯑꯃ ꯀꯂꯦꯛꯁꯟ ꯇꯧꯔꯒ ꯄꯤꯛ ꯇꯧꯕꯤꯔꯒ ꯍꯥꯏꯔꯤꯕ ꯄꯣꯠꯇꯨꯗ ꯑꯩꯈꯣꯏ ꯃꯁꯦꯟ ꯑꯗꯒꯤ ꯍꯥꯏꯔꯤꯕ ꯁꯥꯏꯖꯇꯨꯒ ꯄꯣꯠꯇꯨꯒ ꯑꯩꯈꯣꯏ ꯃꯐꯝꯗꯨꯒ ꯊꯤꯟꯕꯤꯔꯒ ꯑꯗꯨꯝ ꯑꯩꯈꯣꯏꯗ ꯀꯥꯞꯁꯤꯟꯕꯤꯔꯛꯑꯒ ꯋꯥꯆꯞꯇ ꯀꯥꯞꯁꯤꯟꯕꯤꯔꯛꯑꯣ ꯁꯤꯒꯤ ꯅꯝꯕꯔꯁꯤꯗ ꯑꯗꯨꯝ ꯀꯥꯞꯁꯤꯜꯂꯛꯄ ꯌꯥꯒꯅꯤ ꯑꯗ ꯀꯥꯞꯁꯤꯟꯕꯤꯔꯛꯑꯒ ꯑꯣꯟꯂꯥꯏꯟꯗ ꯑꯗꯨꯝ ꯗꯤꯂꯤꯕꯔꯤ ꯇꯧꯔꯛꯄ ꯌꯥꯒꯅꯤ ꯎꯝ ꯃꯃꯟꯁꯦ ꯃꯃꯟ ꯑꯝꯇ ꯃꯥꯟꯅꯗꯦ ꯑꯩꯈꯣꯏ ꯇ꯭ꯋꯦꯟꯇꯤ ꯄꯥꯔꯁꯦꯟ ꯗꯤꯁꯀꯥꯎꯟꯅꯤ ꯑꯥ ꯁꯤꯗ ꯑꯩꯈꯣꯏ ꯃꯃꯟ ꯂꯤꯁꯤꯡ ꯑꯍꯨꯝꯗꯒꯤꯅ ꯂꯤꯁꯤꯡ ꯇꯔꯥꯃꯥꯊꯣꯏ ꯄꯤꯕꯕꯨꯛ ꯂꯩ ꯎꯝ ꯃꯥꯅꯤ ꯃꯥꯅꯤ ꯅꯠꯇꯦ ꯈꯣꯡꯎꯞ ꯆꯞ ꯃꯥꯟꯅꯕ ꯅꯠꯇꯦ ꯈꯣꯡꯎꯞꯇ ꯃꯈꯟ ꯃꯈꯟ ꯃꯌꯥꯝ ꯑꯃ ꯂꯩꯕꯅꯤꯅ ꯑꯗꯒꯤꯗꯤ ꯃꯥꯒꯤ ꯈꯣꯡꯎꯞ ꯃꯥꯒꯤ ꯃꯥꯒꯤ ꯀꯩꯅꯣꯗꯨ ꯃꯥꯟꯅꯗꯕꯅꯤꯅ ꯔꯦꯠꯇꯤ ꯑꯝꯇ ꯃꯥꯟꯅꯗꯦ ꯃꯥꯒꯤ ꯃꯥꯒꯤ ꯕ꯭ꯔꯥꯟ ꯕ꯭ꯔꯥꯟꯗꯨꯒꯤ ꯃꯇꯨꯡꯏꯟꯅ ꯄꯣꯠꯇꯤ ꯕ꯭ꯔꯥꯟꯗꯦꯠ ꯉꯥꯛꯇ ꯑꯣꯏꯕꯅꯤ ꯑꯗꯨ ꯑꯣꯏꯔꯁꯨ ꯃꯥꯒꯤ ꯕ꯭ꯔꯥꯟꯗꯤ ꯃꯥꯟꯅꯗꯕ ꯍꯥꯏꯕꯗꯤ ꯁꯤꯒꯤ ꯑꯩꯈꯣꯏ ꯆꯤꯅꯥꯔꯣꯝꯒꯤ ꯑꯗꯒꯤ ꯖꯔꯃꯟꯂꯣꯝꯒꯤ ꯊꯥꯏꯂꯦꯟꯂꯣꯝꯒꯤ ꯃꯥꯒꯤ ꯃꯥꯒꯤ ꯄꯣꯠꯇꯣ ꯃꯈꯟ ꯃꯈꯟ ꯂꯩꯕꯅꯤꯅ ꯑꯗꯨꯒꯤ ꯃꯇꯨꯡꯏꯟꯅ ꯔꯦꯠꯇꯨ ꯇꯣꯉꯥꯟ ꯇꯣꯉꯥꯜꯂꯛꯄꯅꯤ ꯄꯣꯠꯇꯤ ꯕ꯭ꯔꯥꯟꯗꯦꯠꯄꯨꯗꯤ ꯕ꯭ꯔꯥꯟꯗꯦꯠ ꯉꯥꯛꯇ ꯑꯣꯏꯕ ꯑꯗꯨꯗ ꯃꯃꯟ ꯑꯗꯒꯤ ꯄꯣꯠꯁꯤꯗ ꯃꯈꯟ ꯃꯈꯟ ꯌꯥꯝꯅ ꯂꯩꯔꯤ ꯑꯩꯈꯣꯏꯒꯤ ꯑꯩꯈꯣꯏ ꯀꯔꯤ ꯍꯥꯏ ꯇꯥꯔꯦ ꯑꯩꯈꯣꯏ ꯈꯨꯎ ꯌꯧꯕ ꯑꯗꯒꯤ ꯈꯔ ꯃꯔꯤ ꯌꯥꯎꯗꯕꯤ ꯑꯗꯒꯤ ꯃꯔꯤ ꯌꯥꯎꯕꯤ ꯃꯈꯟ ꯃꯈꯟ ꯃꯌꯥꯝ ꯑꯃ ꯂꯩꯕꯅꯤꯅ ꯑꯗꯨꯒꯤ ꯃꯇꯨꯡꯏꯟꯅ ꯑꯩꯈꯣꯏ ꯄꯩꯁꯥꯁꯤ ꯔꯦꯠꯁꯤ ꯃꯥꯟꯅꯗꯦ

ꯎꯝ ꯎꯝ ꯎꯝ ꯎꯝ ꯑꯣ ꯃꯗꯨꯒꯤꯗꯨ ꯕꯣꯔꯥꯗ ꯑꯅꯧꯕ ꯑꯩꯈꯣꯏ ꯕꯦꯟ ꯑꯃ ꯂꯥꯛꯄꯅꯤ ꯑꯗꯩꯗ ꯌꯥꯎꯔꯝꯒꯅꯤ ꯍꯥꯏꯕꯒꯤ ꯊꯥꯖꯕ ꯂꯩ ꯑꯝꯇꯪ ꯑꯩꯁꯨ ꯀꯝꯄꯨꯇꯔꯗ ꯆꯪꯉꯒ ꯑꯝꯇꯪ ꯌꯦꯡꯗ꯭ꯔꯗꯤ ꯀꯔꯤ ꯀꯔꯤ ꯂꯥꯛꯈꯤꯕꯅꯣꯗꯨ ꯀꯝꯄꯨꯇꯔ ꯆꯪꯉꯒ ꯌꯦꯡꯗ꯭ꯔꯒꯗꯤ ꯃꯗꯨ ꯈꯤꯇꯪ ꯈꯪꯕ ꯋꯥꯠꯂꯅꯤ ꯎꯝ ꯑꯗꯨꯒ ꯄꯣꯠ ꯃꯃꯤꯡ ꯍꯥꯏꯔꯒ ꯁꯥꯏꯖꯁꯨ ꯍꯥꯏꯔꯛꯑꯒ ꯑꯩꯈꯣꯏꯅ ꯄꯣꯠꯇꯨ ꯌꯥꯎꯔꯝꯃꯒꯗꯤ ꯑꯗꯨꯝ ꯑꯩꯈꯣꯏꯅ ꯑꯗꯨꯝ ꯗꯦꯂꯤꯕꯔꯤ ꯇꯧꯕ ꯌꯥꯒꯅꯤ ꯀꯩꯒꯨꯝꯕ ꯌꯥꯎꯔꯝꯃꯒꯗꯤ ꯑꯗꯨ ꯌꯥꯎꯔꯝꯗ꯭ꯔꯒꯗꯤ ꯑꯩꯈꯣꯏ ꯂꯥꯏꯟ ꯂꯧꯖꯔꯛꯀꯦ ꯌꯥꯎꯔꯝꯗ꯭ꯔꯦ ꯂꯥꯏꯕꯛ ꯀꯩꯅꯣ ꯂꯥꯏꯕꯛ ꯊꯤꯕꯅꯤ ꯍꯥꯏꯔꯒ ꯑꯗꯨꯝ ꯌꯥꯎꯔꯝꯗ꯭ꯔꯒꯗꯤ ꯌꯥꯎꯔꯝꯃꯒꯗꯤ ꯑꯩꯈꯣꯏꯅ ꯑꯗꯨꯝ ꯍꯥ ꯑꯉꯥꯡꯁꯤ ꯌꯥꯝ ꯄꯤꯛꯄꯒꯤꯗꯤ ꯌꯥꯎꯗ꯭ꯔꯦ ꯃꯁꯤ ꯑꯩꯈꯣꯏꯒꯤ ꯃꯔꯛꯇꯒꯤ ꯍꯥꯏꯕ ꯇꯥꯔꯦ ꯃꯔꯛ ꯍꯣꯏ ꯆꯍꯤ ꯑꯩꯈꯣꯏꯒꯤ ꯁꯥꯏꯖꯗꯣ ꯆꯍꯤ ꯇꯔꯥꯃꯉꯥꯒꯤ ꯃꯊꯛꯀꯤ ꯑꯣꯏꯅꯗꯤ ꯑꯗꯨꯝ ꯑꯗꯨꯃꯥꯏꯅ ꯑꯗꯨꯝ ꯂꯥꯛꯑꯦ ꯇꯧꯕꯗꯤ ꯆꯥꯎꯕ ꯄꯤꯛꯄ ꯍꯥꯏꯕꯁꯤ ꯆꯍꯤꯒꯤ ꯄꯨꯗꯦ ꯑꯗꯨꯒ ꯇꯧꯕꯗꯕꯨ ꯈꯤꯇꯪꯗꯤ ꯆꯥꯎꯔꯞꯇꯤ ꯂꯩ ꯑꯁ ꯐꯨꯔꯤꯠꯇꯗꯤ ꯐꯖ ꯐꯖꯕ ꯌꯥꯝ ꯐꯨꯔꯤꯠꯇꯤ ꯐꯖꯕ ꯂꯦꯇꯦꯁ ꯀꯥꯂꯦꯟ ꯑꯣꯏꯔꯛꯄꯅꯤꯅ ꯀꯥꯂꯦꯟꯒꯤ ꯑꯥꯝꯂꯦꯁꯀꯨꯝꯕ ꯑꯗꯒꯤ ꯇꯤ ꯁꯥꯔꯠ ꯌꯥꯝꯅ ꯐꯖꯕ ꯂꯥꯛꯏ ꯎꯝ ꯎꯝ ꯀꯇꯟ ꯍꯟꯗ꯭ꯔꯦꯗ ꯄꯥꯔꯁꯦꯟ ꯀꯇꯟꯗ ꯍꯣꯏ ꯑꯩ ꯀꯣꯜ ꯑꯃ ꯂꯥꯛꯏ ꯑꯝꯇ ꯊꯝꯖꯔꯒꯦ ꯎꯝ